ꯃꯅꯤꯄꯨꯔ ꯍꯥꯏꯕꯁꯤ ꯐꯨꯔꯨꯞ ꯖꯥꯇꯤ ꯀꯌꯥ ꯑꯃ ꯂꯩꯃꯤꯟꯅꯗꯨꯅ ꯂꯥꯛꯂꯕ ꯂꯝꯗꯝꯅꯤ ꯑꯗꯨꯅ ꯃꯔꯝ ꯑꯗꯨꯅ ꯏꯚꯟ ꯃꯩꯇꯩ ꯃꯁꯦꯜꯗꯐꯥꯎꯕ ꯍꯥꯏꯕꯗꯤ ꯑꯩꯈꯣꯏꯒꯤ ꯂꯣꯟꯊꯩꯁꯦ ꯑꯗꯨꯝ ꯂꯩ ꯍꯥꯏꯕꯗꯤ ꯁꯝꯅ ꯍꯥꯏꯔꯕꯗ ꯐꯌꯦꯡꯗ ꯂꯩꯕ ꯃꯩꯇꯩ ꯑꯃꯒ ꯏꯝꯐꯥꯜꯗ ꯂꯩꯕ ꯃꯩꯇꯩ ꯑꯃꯒ ꯂꯣꯟꯁꯤ ꯆꯞ ꯃꯥꯟꯅꯩ ꯍꯥꯏꯕꯁꯨ ꯂꯩꯇꯦ ꯑꯗꯒꯤ ꯑꯃꯨꯛ ꯐꯌꯦꯡꯗ ꯂꯩꯕ ꯑꯃꯒ ꯁꯦꯛꯃꯥꯏꯗ ꯂꯩꯕ ꯃꯩꯇꯩ ꯃꯆꯥ ꯑꯃꯒ ꯂꯣꯟꯁꯤ ꯃꯥꯟꯅꯗꯦ ꯑꯁꯨꯝꯅ ꯑꯗꯨꯝ ꯑꯇꯣꯞꯄ ꯃꯐꯝ ꯑꯟꯗ꯭ꯔꯣ ꯁꯦꯛꯃꯥꯏ ꯁꯤꯒꯨꯝꯕꯁꯤꯡꯒ ꯑꯩꯈꯣꯏꯁꯦ ꯑꯗꯨꯝ ꯂꯣꯟꯊ꯭ꯔꯩꯗꯤ ꯑꯗꯨꯝ ꯂꯩꯅꯤ ꯁꯤ ꯈꯛꯁꯨ ꯅꯠꯇꯅ ꯃꯩꯇꯩ ꯈꯛꯀꯤ ꯅꯠꯇꯕꯀꯣ ꯍꯥꯏꯕꯗꯤ ꯎꯈ꯭ꯔꯨꯜꯗ ꯍꯥꯏꯔꯁꯤꯅꯦ ꯎꯈ꯭ꯔꯨꯜꯗ ꯎꯈ꯭ꯔꯨꯜꯒꯤ ꯃꯦꯟ ꯇꯥꯎꯟꯁꯤꯗ ꯎꯈ꯭ꯔꯨꯜꯗ ꯉꯥꯡꯅꯕ ꯂꯣꯟꯗꯨꯒ ꯎꯈ꯭ꯔꯨꯜꯒꯤ ꯑꯇꯣꯞ ꯑꯇꯣꯞꯄ ꯈꯨꯡꯒꯪ ꯃꯆꯥ ꯃꯆꯥꯁꯤꯡ ꯂꯩꯔꯤꯕꯁꯤꯡꯗ ꯉꯥꯡꯅꯕ ꯂꯣꯟꯗꯨꯒ ꯂꯣꯟꯊ꯭ꯔꯩꯗꯤ ꯑꯗꯨꯝ ꯂꯩꯅꯩ ꯑꯗꯨꯕꯨ ꯃꯌꯥꯝꯅ ꯈꯪꯅꯕ ꯂꯣꯟ ꯑꯃꯃꯝꯗꯤ ꯑꯗꯨꯝ ꯀꯃꯟ ꯑꯣꯏꯅ ꯂꯩ ꯑꯗꯣ ꯑꯩꯈꯣꯏꯒꯤ ꯂꯩꯕꯥꯛꯀꯤ ꯑꯣꯏꯔꯒꯗꯤ ꯃꯩꯇꯩ ꯂꯣꯟ ꯑꯁꯤꯅ ꯀꯃꯟ ꯑꯣꯏ ꯑꯗꯨ ꯅꯠꯇꯕꯤꯗ ꯑꯇꯣꯞꯄ ꯂꯣꯟꯊꯩ ꯃꯈꯜ ꯃꯈꯜ ꯃꯈꯜ ꯃꯌꯥꯝ ꯑꯃꯗꯤ ꯑꯗꯨꯝ ꯂꯩꯔꯤ